ꯑꯩꯍꯥꯛꯅ ꯆꯠꯀꯗꯕ ꯄꯥꯝꯖꯕ ꯃꯐꯝꯁꯤꯡ ꯑꯁꯤꯁꯤ ꯃꯅꯤꯄꯨꯔꯒꯤ ꯑꯣꯏꯅ ꯏꯝꯐꯥꯜ ꯑꯃꯁꯨꯡ ꯃꯣꯏꯔꯥꯡ ꯑꯗꯨꯒ ꯑꯌꯥꯡ ꯅꯣꯡꯄꯣꯛꯀꯤ ꯑꯣꯏꯅ ꯑꯁꯥꯝ ꯑꯗꯨꯒ ꯚꯥꯔꯠ ꯄꯨꯝꯕꯒꯤ ꯑꯣꯏꯅ ꯗꯤꯜꯂꯤ ꯑꯒ꯭ꯔꯥ ꯀꯣꯜꯀꯥꯇꯥꯅ ꯆꯤꯡꯕ ꯂꯝ ꯑꯁꯤꯡ ꯁꯤꯅꯤ ꯏꯝꯐꯥꯜꯒꯤ ꯑꯣꯏꯅ ꯌꯥꯝꯅ ꯄꯥꯝꯖꯕꯒꯤ ꯃꯔꯝꯗꯤ ꯏꯝꯐꯥꯜꯁꯦ ꯃꯅꯤꯄꯨꯔꯒꯤ ꯀꯣꯅꯨꯡ ꯑꯃ ꯑꯣꯏ ꯈ꯭ꯋꯥꯏꯗꯒꯤ ꯃꯅꯤꯄꯨꯔ ꯃꯅꯨꯡꯒꯤ ꯑꯣꯏꯅ ꯈ꯭ꯋꯥꯏꯗꯒꯤ ꯆꯥꯎꯈꯠꯄ ꯁꯤꯇꯤ ꯑꯃꯅꯤ ꯑꯗꯨꯒ ꯃꯣꯏꯔꯥꯡꯕꯨ ꯑꯩꯅ ꯌꯥꯝꯅ ꯄꯥꯝꯖꯔꯨꯕꯒꯤ ꯃꯔꯝꯗꯤ ꯃꯣꯏꯔꯥꯡ ꯑꯁꯤ ꯃꯅꯤꯄꯨꯔꯒꯤ ꯁꯥꯒꯣꯟꯅꯔꯛꯂꯕ ꯍꯤꯁꯇꯣꯔꯤꯀꯦꯜ ꯑꯣꯏꯕ ꯃꯐꯝ ꯑꯃꯅꯤ ꯃꯁꯤꯗ ꯈꯝꯕ ꯊꯣꯏꯕꯤꯒꯤ ꯍꯧꯔꯛꯐꯝꯅꯤ ꯍꯥꯏꯅ ꯊꯥꯖꯅꯔꯤ ꯑꯗꯨꯒ ꯑꯋꯥꯡ ꯅꯣꯡꯄꯣꯛ ꯄꯨꯝꯅꯃꯛꯀꯤ ꯑꯣꯏꯅ ꯑꯩꯅ ꯑꯁꯥꯝꯕꯨ ꯈꯟꯕꯒꯤ ꯃꯔꯝꯗꯤ ꯑꯁꯥꯝ ꯑꯁꯤ ꯑꯋꯥꯡ ꯅꯣꯡꯄꯣꯛꯀꯤ ꯃꯅꯨꯡꯗ ꯈ꯭ꯋꯥꯏꯗꯒꯤ ꯆꯥꯎꯈꯠꯄ ꯂꯩꯕꯥꯛꯁꯤꯡꯒꯤ ꯃꯅꯨꯡꯗ ꯑꯃ ꯑꯣꯏꯔꯤ ꯑꯁꯥꯝ ꯁꯤꯅ ꯆꯥꯒꯤ ꯕꯒꯥꯟ ꯀꯔꯤ ꯀꯔꯤ ꯂꯩꯔꯤꯕ ꯃꯐꯝ ꯃꯈꯩ ꯑꯗꯨ ꯀꯔꯝ ꯍꯥꯏꯅ ꯂꯩ ꯍꯥꯏꯕꯗꯨ ꯑꯩꯅ ꯌꯥꯝꯅ ꯌꯦꯡꯖꯅꯤꯡꯉꯤ ꯑꯗꯨꯒ ꯏꯟꯗꯤꯌꯥꯁꯤꯒꯤ ꯚꯥꯔꯠꯀꯤ ꯑꯣꯏꯅ ꯑꯩꯅ ꯗꯤꯜꯂꯤꯁꯤ ꯌꯥꯝꯅ ꯀꯣꯏꯕ ꯄꯥꯝꯖꯩ ꯗꯤꯜꯂꯤꯁꯤ ꯚꯥꯔꯠꯀꯤ ꯑꯣꯏꯅ ꯀꯣꯅꯨꯡ ꯑꯃ ꯑꯣꯏ ꯍꯧꯔꯛꯐꯝ ꯄꯨꯝꯅꯃꯛꯁꯤ ꯗꯤꯜꯂꯤꯗꯒꯤ ꯑꯣꯏꯔꯛꯏ ꯑꯗꯨꯒ ꯑꯒ꯭ꯔꯥꯁꯨ ꯑꯩꯅ ꯀꯣꯏꯕ ꯄꯥꯝꯖꯩ ꯑꯒ꯭ꯔꯥꯁꯤꯗ ꯏꯟꯗꯤꯌꯥꯒꯤ ꯃꯃꯤꯡ ꯂꯩꯔꯕ ꯇꯥꯖ ꯃꯥꯍꯜꯁꯤ ꯑꯒ꯭ꯔꯥꯗ ꯂꯩ ꯃꯔꯝ ꯑꯁꯤꯅ ꯑꯩ ꯑꯒ꯭ꯔꯥꯁꯤ ꯀꯣꯏꯕ ꯄꯥꯝꯃꯤ ꯀꯣꯜꯀꯥꯇꯥꯁꯨ